ꯑꯩꯅ ꯍꯧꯖꯤꯛ ꯍꯤꯡꯅꯅꯕꯒꯤꯗꯃꯛꯇ ꯅꯦꯂꯤꯠꯀꯤ ꯀꯝꯄ꯭ꯌꯨꯇꯔ ꯇ꯭ꯔꯦꯟꯅꯤꯡ ꯁꯦꯟꯇꯔ ꯑꯃ ꯑꯩꯈꯣꯏꯒꯤ ꯊꯧꯕꯥꯜ ꯃꯣꯏꯖꯤꯡꯗ ꯍꯥꯡꯗꯣꯛꯂꯤ ꯃꯁꯤ ꯍꯥꯡꯉꯤꯁꯤ ꯑꯩꯅ ꯁꯥꯇ꯭ꯔꯁꯤꯡꯁꯤ ꯀꯝꯄ꯭ꯌꯨꯇꯔ ꯏꯗꯨꯀꯦꯁꯟꯁꯤ ꯌꯥꯎꯍꯟꯗꯕ ꯌꯥꯗꯦ ꯍꯥꯏꯕꯒꯤ ꯃꯇꯥꯡꯗ ꯍꯥꯡꯖꯕꯅꯤ ꯄꯥꯟꯗꯝꯅꯤ ꯑꯩꯒꯤꯗꯤ ꯁꯥꯇ꯭ꯔꯁꯤꯡꯁꯤ ꯍꯩꯔꯒ ꯑꯇꯣꯞꯄ ꯃꯥꯒꯤ ꯀꯦꯔꯤꯌꯔ ꯑꯇꯣꯞꯄ ꯁꯦꯝꯈꯤꯅꯤꯉꯥꯏꯒꯤ ꯑꯩꯅ ꯃꯁꯤꯗ ꯃꯔꯨꯑꯣꯏꯅ ꯄꯨꯟꯁꯤꯒꯤ ꯂꯝꯕꯤ ꯑꯃ ꯑꯣꯏꯅ ꯂꯧꯔꯤꯕꯒꯤ ꯃꯔꯝꯗꯤ ꯃꯁꯤꯅ ꯑꯩꯒꯤ ꯁꯥꯇ꯭ꯔꯁꯤꯡ ꯑꯃꯗꯤ ꯍꯧꯔꯛꯂꯤꯕ ꯅꯍꯥꯁꯤꯡꯗ ꯃꯁꯤꯒꯨꯝꯕ ꯀꯝꯄ꯭ꯌꯨꯇꯔ ꯏꯗꯨꯀꯦꯁꯟ ꯑꯁꯤ ꯐꯪꯍꯜꯂꯗꯤ ꯑꯩꯁꯨ ꯃꯥꯏ ꯄꯥꯛꯄ ꯃꯈꯣꯏꯁꯨ ꯃꯥꯏ ꯄꯥꯛꯈꯤꯕꯒꯤ ꯍꯥꯏꯕꯒꯤ ꯋꯥꯈꯜꯂꯣꯟꯗꯨꯗ ꯑꯩꯅ ꯄꯨꯟꯁꯤ ꯆꯨꯞꯄ ꯅꯦꯂꯤꯠꯀꯤ ꯀꯝꯄ꯭ꯌꯨꯇꯔ ꯇ꯭ꯔꯦꯅꯤꯡ ꯁꯦꯟꯇꯔ ꯑꯁꯤ ꯍꯥꯡꯖꯒꯦ ꯍꯥꯏꯅ ꯋꯥꯔꯦꯞꯈꯤꯕꯅꯤ